ꯉꯥꯒꯤ ꯄꯣꯠ ꯌꯣꯜꯂꯤ ꯀꯔꯤ ꯇꯥꯛꯄꯤꯒꯗꯕꯅꯣ ꯌꯥꯏ ꯌꯥꯏ

ꯂꯤꯒꯤ ꯄꯣꯂꯥꯡ ꯑꯗꯒꯤ ꯂꯣꯡ ꯇꯨꯡꯒꯣꯜ ꯂꯣꯏ ꯌꯥꯎꯖꯔꯤ ꯑꯄꯥꯝꯕ ꯂꯧꯕꯤꯕ ꯌꯥꯅꯤꯌꯦ ꯌꯥꯎꯖꯩ ꯌꯥꯎꯖꯩ ꯑ ꯆꯥꯝ ꯑꯄꯥꯝ ꯑꯄꯥꯝꯕ ꯑꯗꯨꯝ ꯈꯟꯕꯤꯕ ꯌꯥꯅꯤ ꯑꯧ ꯀꯧꯅꯥꯒꯤ ꯕꯥꯁꯀꯦꯠ ꯀꯧꯅꯥꯒꯤ ꯕꯦꯛ ꯑꯗꯨꯒꯨꯝꯕꯁꯨ ꯂꯩꯖꯩꯌꯦ

ꯃꯣꯔꯥꯒꯤ ꯃꯃꯜꯗꯤ ꯍꯧꯖꯤꯛ ꯑꯋꯥꯡꯕꯗꯨꯗꯤ ꯂꯨꯄꯥ ꯂꯤꯁꯤꯡ ꯍꯦꯟꯈ꯭ꯔꯦ ꯈꯔ ꯅꯦꯝꯕꯗꯨꯅ ꯆꯃꯉꯥꯃꯨꯛ ꯑꯗꯨꯃꯥꯏ ꯌꯣꯟꯖꯩ ꯎꯝ ꯍꯣꯏ ꯍꯣꯏ ꯃꯆꯨꯗꯤ ꯀꯔꯤ ꯀꯔꯤ ꯃꯆꯨ ꯀꯂꯔ ꯂꯣꯏꯅ ꯁꯪꯕ ꯌꯥꯏ ꯑꯄꯥꯝꯕ ꯀꯂꯔ ꯍꯥꯏꯕꯤꯔꯛꯑꯣ ꯍꯣꯏ ꯑꯗꯨ ꯑꯣꯔꯗꯔꯇ ꯇꯧꯕꯤꯔꯛꯑꯣ ꯑꯩꯈꯣꯏꯗꯤ ꯌꯣꯟꯖꯒꯦꯅ ꯂꯩꯔꯕꯅꯦ ꯇꯧꯖꯒꯦ ꯇꯧꯖꯒꯦ ꯇꯥꯅ

ꯍꯣꯏ ꯂꯩ ꯁꯤꯗ ꯀꯩꯅꯣ ꯇꯧꯕꯥ ꯗꯥꯏꯅꯤꯡ ꯇꯦꯕꯜ ꯑꯣꯏꯔꯣ ꯆꯤꯌꯥꯔ ꯑꯣꯏꯔꯣ ꯇꯨꯡꯒꯣꯜ ꯑꯣꯏꯔꯣ ꯄꯣꯂꯥꯡ ꯑꯣꯏꯔꯣ ꯑꯗꯣꯝꯒꯤ ꯑꯄꯥꯝꯕꯗꯣ ꯁꯥꯏꯁ ꯑꯗꯣ ꯑꯝꯇ ꯍꯥꯏꯕꯤꯔꯛꯑꯣ ꯑꯣ ꯊꯨꯝꯃꯣꯛ ꯊꯨꯝꯃꯣꯛ ꯂꯤꯛꯈꯥꯏꯗꯤ ꯃꯃꯜꯗꯤ ꯂꯨꯄꯥ ꯆꯥꯇꯔꯨꯛ ꯂꯥꯏꯇꯪꯒꯤꯅ ꯆꯃꯔꯤꯅꯤꯀꯣ ꯍꯣꯏ ꯑꯗꯨꯝ ꯃꯌꯥꯝ ꯄꯨꯂꯞ ꯂꯧꯗꯧꯕꯅꯤꯅ ꯗꯔꯖꯟ ꯗꯔꯖꯟ ꯂꯧꯗꯧꯕꯅꯤꯅ ꯑꯗꯨꯝ ꯌꯦꯡꯖꯒꯦ ꯎꯝ ꯁꯥꯏꯁ ꯑꯍꯨꯝ ꯃꯔꯤ ꯂꯩꯌꯦ ꯈ꯭ꯋꯥꯏꯗꯒꯤ ꯄꯤꯛꯄ ꯑꯗꯒꯤ ꯃꯌꯥꯏ ꯑꯣꯏꯔꯞꯄ ꯑꯆꯧꯕ ꯂꯩꯌꯦ ꯑꯗꯣ ꯆꯦꯡ ꯈꯞꯅꯅꯕ ꯌꯥꯡꯀꯣꯛꯁꯨ ꯂꯩꯖꯩꯌꯦ ꯗꯨꯀꯥꯟꯅꯦꯅ ꯐꯝꯕꯅꯦ ꯐꯝꯃꯗꯤ ꯃꯈꯜ ꯁꯨꯅꯕ ꯊꯝꯕꯤꯌꯨ ꯃꯈꯜ ꯁꯨꯗ꯭ꯔꯗꯤꯅꯦ ꯃꯤꯅꯅꯦ ꯑꯁ ꯁꯤ ꯌꯥꯎꯗꯦ ꯑꯗꯨ ꯌꯥꯎꯗꯦ ꯄꯥꯝꯗꯦꯅ ꯍꯥꯏꯕꯅꯤ ꯈꯔ ꯁꯨꯅꯕ ꯊꯝꯕꯤꯔꯣ ꯍꯣꯏ ꯍꯣꯏ ꯂꯩꯖꯩ ꯂꯩꯖꯩ ꯃꯦꯔꯨꯛ ꯑꯍꯨꯝ ꯃꯈꯜ ꯑꯍꯨꯝ ꯍꯥꯞꯆꯔꯛꯑꯒꯦ ꯄꯋꯥ ꯆꯟꯕ ꯃꯦꯔꯨꯛ ꯀꯦꯖꯤ ꯆꯟꯕ ꯑꯗꯒꯤ ꯀꯦꯖꯤ ꯃꯦꯔꯨꯛ ꯑꯍꯨꯝꯅ ꯀꯦꯖꯤ ꯑꯅꯤ ꯑꯣꯏꯕ ꯑꯗꯨꯒꯨꯝꯕ ꯃꯈꯜ ꯑꯍꯨꯝꯒꯤꯁꯨ ꯍꯥꯞꯆꯔꯛꯑꯒꯦ

ꯂꯤꯒꯤ ꯐꯛ ꯑꯗꯒꯤ ꯀꯧꯅꯥ ꯐꯛ ꯑꯇꯩ ꯑꯇꯩꯗꯤ ꯑꯗꯒꯤ ꯀꯧꯅꯥ ꯐꯛꯇꯣ ꯁꯤꯝꯄꯜꯗꯁꯨ ꯑꯗꯒꯤ ꯕꯣꯔꯅ ꯐꯝꯕ ꯐꯛ ꯐꯖꯕ ꯃꯌꯦꯛ ꯊꯣꯛꯄꯤ ꯂꯩ ꯁꯥꯠꯄꯤꯁꯨ ꯌꯥꯎꯖꯔꯤꯌꯦ ꯃꯃꯜ ꯃꯃꯜꯗꯤ ꯈꯔ ꯀꯜꯂꯦ ꯕꯣꯔꯒꯤꯗꯤ ꯑꯇꯩꯗꯤ ꯂꯤꯁꯤꯡ ꯑꯃꯒ ꯆꯅꯤ ꯂꯤꯁꯤꯡ ꯑꯃ ꯕꯣꯔꯒꯤꯗꯤ ꯑꯅꯤꯒꯤ ꯃꯊꯛꯇ ꯂꯩꯈ꯭ꯔꯦ ꯍꯣꯏ ꯑꯩꯈꯣꯏꯅ ꯒꯥꯔꯤ ꯑꯃꯗ ꯑꯗꯨꯝ ꯊꯤꯟꯖꯔꯛꯑꯒꯦ ꯑꯗꯣꯝꯅ ꯚꯔꯥ ꯄꯤꯕꯤꯔꯛꯑꯣ ꯍꯣꯏ ꯏꯖꯔꯛꯑꯒꯦ ꯏꯔꯒ ꯄꯤꯖꯔꯛꯑꯒꯦ

ꯐꯛꯅꯤꯅ ꯀꯌꯥꯝꯅ ꯀꯃꯥꯏ ꯇꯧꯕꯅꯣ ꯕꯣꯔꯒꯤꯅ ꯀꯌꯥ ꯑꯗꯒꯤ ꯁꯤꯃꯄꯜꯗꯨꯅ ꯀꯌꯥ ꯀꯃꯥꯏ ꯇꯧꯕ ꯀꯌꯥ ꯍꯥꯞꯆꯔꯛꯑꯣ ꯍꯥꯏꯅꯣ ꯑꯗꯣ ꯐꯔꯦ ꯋꯥꯒꯤ ꯋꯥꯅ ꯁꯥꯕ ꯐꯛꯇꯣ ꯗꯔꯖꯜ ꯑꯃꯒ ꯍꯥꯞꯄꯛꯑꯒꯦ ꯑꯗꯨꯒ ꯑꯩ ꯒꯥꯔꯤ ꯊꯥꯖꯔꯛꯑꯒꯦ ꯂꯣꯏꯅ ꯀꯩꯅꯣ ꯍꯥꯞꯀꯠꯂꯒ ꯊꯝꯖꯔꯒꯦ